ꯑꯩꯈꯣꯏꯅ ꯑꯩꯈꯣꯏꯒꯤ ꯂꯣꯟ ꯑꯁꯦ ꯉꯥꯛꯇꯨꯅ ꯊꯝꯃꯤ ꯑꯃꯁꯨꯡ ꯌꯣꯛꯈꯠꯂꯤ ꯃꯗꯨꯗꯤ ꯏꯁꯩꯗ ꯖꯒꯣꯏꯗ ꯃꯃꯤꯆꯦꯗ ꯙꯔꯃꯗ ꯂꯥꯏꯅꯤꯡ ꯂꯥꯏꯁꯣꯟꯗ ꯁꯤꯖꯤꯟꯅꯔꯒ ꯃꯤꯌꯥꯝꯅ ꯑꯩꯈꯣꯏꯒꯤ ꯂꯣꯟ ꯑꯁꯦ ꯌꯣꯛꯈꯠꯄꯗ ꯁꯔꯨꯛ ꯌꯥꯏ